ꯍꯟꯗꯛꯛꯤ ꯁꯤꯔꯣꯛꯀꯤ ꯐꯦꯁꯇꯤꯕꯦꯜꯗꯣ ꯌꯥꯝ ꯅꯨꯡꯉꯥꯏ ꯌꯥꯝ ꯀꯩ ꯍꯥꯏꯅꯤ ꯑꯅꯧꯕ ꯏꯃꯥꯟꯅꯕ ꯏꯃꯥꯟꯅꯕꯤ ꯃꯌꯥꯝꯖꯨ ꯈꯪꯅꯔꯛꯑꯦ ꯇꯤꯟꯅꯔꯛꯑꯦ ꯑꯗꯣ ꯃꯣꯏ ꯈꯨꯟꯗꯨꯖꯨ ꯌꯥꯝꯅ ꯋꯦꯜꯀꯝ ꯇꯧꯕꯤꯌꯦ ꯆꯥꯕ ꯊꯛꯄꯁꯨ ꯌꯥꯝ ꯍꯥꯎꯋꯦ ꯑꯗꯨꯒ ꯌꯥꯝ ꯅꯨꯡꯉꯥꯏ ꯍꯥꯏꯅꯤꯉꯥꯏ ꯂꯩꯇꯅ ꯅꯨꯡꯉꯥꯏ